ꯑꯩꯅ ꯑꯩꯒꯤ ꯏꯪꯈꯣꯜ ꯏꯪꯈꯣꯜꯁꯤ ꯑꯗꯨꯝ ꯁꯦꯟꯅꯕꯗ ꯈꯨꯗꯣꯡꯆꯥꯗꯕ ꯍꯥꯏꯔꯒꯗꯤ ꯑꯗꯨꯝ ꯑꯩꯈꯣꯏ ꯅꯣꯡꯒꯨꯝꯕ ꯇꯥꯔꯛꯄ ꯃꯇꯝꯗ ꯑꯗꯨꯝ ꯏꯁꯤꯡ ꯌꯥꯝ ꯍꯦꯟꯕꯒꯤ ꯏꯁꯤꯡ ꯌꯥꯝ ꯍꯦꯜꯂꯒ ꯄꯣꯠꯆꯩꯗꯨ ꯀꯪꯁꯤꯜꯂꯒ ꯃꯥꯡꯕꯒꯤ ꯈꯨꯗꯣꯡꯆꯥꯗꯕ ꯑꯗꯨꯝ ꯊꯦꯡꯅꯩ ꯑꯗꯨꯏꯗꯨꯒ ꯀꯥꯂꯦꯟ ꯊꯥ ꯃꯇꯝꯗꯅ ꯑꯗꯨꯝ ꯌꯥꯝ ꯁꯥꯕ ꯑꯗꯨꯝ ꯃꯇꯝꯗꯅ ꯍꯥꯏꯇꯥꯔꯦ ꯑꯗꯨꯝ ꯏꯀꯪ ꯗ꯭ꯔꯥꯏ ꯑꯣꯏꯔꯒ ꯄꯣꯠ ꯆꯩ ꯃꯈꯩꯗꯣ ꯀꯪꯉꯒ ꯑꯗꯨꯃꯥꯏꯅ ꯌꯥꯎꯕꯁꯨ ꯑꯗꯨꯝ ꯊꯦꯡꯅꯩ ꯑꯗꯒꯤ ꯅꯤꯡꯊꯝ ꯊꯥ ꯃꯇꯝꯗ ꯏꯁꯤꯡ ꯐꯪꯗꯕꯒꯤ ꯑꯗꯨꯝ ꯑꯋꯥꯕꯁꯨ ꯑꯗꯨꯝ ꯂꯩ ꯑꯗꯨꯝ ꯑꯗꯨ ꯁꯨꯃꯥꯏꯅ ꯑꯗꯨꯒ ꯑꯩꯈꯣꯏ ꯄꯣꯠ ꯆꯩ ꯃꯈꯩꯗꯨ ꯁꯣꯜꯂꯕꯅꯤ ꯇꯤꯟ ꯀꯥꯡꯁꯨ ꯌꯥꯝꯅ ꯏꯟꯕ ꯏꯟꯕ ꯍꯥꯏꯇꯥꯔꯦ ꯀꯩꯅꯣꯗꯨꯗ ꯄꯣꯠ ꯆꯩꯗꯨꯗ ꯑꯗꯨꯝ ꯇꯤꯟ ꯀꯥꯡꯁꯤ ꯌꯥꯝ ꯏꯜꯂꯦ ꯑꯗꯨꯏꯗꯨꯒ ꯑꯩꯈꯣꯏꯅ ꯄꯣꯠ ꯆꯩꯗꯨ ꯆꯥꯕ ꯃꯇꯝꯗꯁꯨ ꯇꯤꯟ ꯀꯥꯡꯗꯨ ꯌꯥꯝ ꯏꯜꯂꯕꯅꯤꯅ ꯇꯤꯟ ꯆꯥꯁꯤꯜꯂꯝꯅꯤꯅ ꯐꯖꯗꯔꯦ ꯁꯨꯃꯥꯏꯅ ꯈꯨꯗꯣꯡꯆꯥꯗꯕ ꯃꯌꯥꯝ ꯑꯃ ꯊꯦꯡꯅꯕ ꯍꯥꯏꯇꯥꯔꯦ